ꯑꯩꯅ ꯏꯝꯐꯥꯜ ꯕꯖꯥꯔꯗꯒꯤ ꯌꯨꯝ ꯐꯥꯎꯕ ꯑꯣꯇꯣꯗ ꯇꯣꯡꯂꯛꯏ ꯑꯗꯨꯗ ꯑꯩꯅ ꯀꯥꯎꯗꯨꯅ ꯑꯩꯒꯤ ꯐꯣꯟꯗꯨ ꯒꯥꯔꯤꯗ ꯌꯥꯎꯈ꯭ꯔꯦ ꯑꯩꯅ ꯅꯤꯡꯁꯤꯡꯂꯛꯇꯨꯅ ꯑꯩꯒꯤ ꯅꯝꯕꯔꯗꯨꯗ ꯐꯣꯟ ꯇꯧꯕꯗ ꯐꯣꯟꯗꯣ ꯄꯥꯏꯔꯛꯇꯦ ꯑꯗꯨꯗ ꯑꯩꯅ ꯍꯟꯖꯤꯟ ꯍꯟꯖꯤꯟ ꯇꯧꯕꯗ ꯑꯣꯐ ꯊꯝꯖꯤꯟꯈ꯭ꯔꯦ ꯑꯗꯨꯗ ꯑꯩꯅ ꯇꯧꯐꯝ ꯈꯪꯗ꯭ꯔꯗꯨꯅ ꯇꯣꯡꯂꯛꯏꯕ ꯑꯣꯇꯣꯗꯨꯁꯨ ꯅꯝꯕꯔ ꯈꯪꯍꯧꯗ꯭ꯔꯦ ꯑꯗꯨꯗ ꯑꯩꯅ ꯑꯈꯪ ꯑꯍꯧ ꯇꯥꯟꯅꯔꯒ ꯌꯨꯇ꯭ꯌꯨꯕꯔꯁꯤꯡꯗ ꯑꯃꯁꯨꯡ ꯐꯦꯁꯕꯨꯛꯇ ꯊꯥꯒꯠꯂꯤ ꯑꯗꯨꯗ ꯑꯣꯇꯣ ꯗ꯭ꯔꯥꯏꯕꯔ ꯑꯗꯨꯅ ꯑꯩꯒꯤ ꯐꯣꯟ ꯑꯗꯨ ꯊꯤꯟꯕꯤꯔꯛꯏ